ꯍꯜꯂꯣ ꯆꯥꯔꯕ꯭ꯔꯣ ꯑꯩꯈꯣꯏꯗꯤ ꯆꯥꯔꯥ ꯂꯩꯔꯤ ꯑꯥ ꯑꯥ ꯉꯥꯒ ꯉꯥꯒ ꯆꯥꯔꯥ ꯂꯩꯕꯅꯤ ꯉꯁꯤ ꯍꯣꯏ ꯉꯥ ꯉꯁꯥꯏ ꯀꯩꯊꯦꯜꯗꯒꯤ ꯂꯧꯔꯒ ꯂꯥꯛꯄ ꯑꯁ ꯉꯁꯤ ꯀꯥꯎꯔꯤꯕ ꯑꯣ ꯍꯣꯏ ꯍꯣꯏꯅꯦ ꯀꯣ ꯀ꯭ꯂꯥꯏꯃꯦꯠꯁꯤꯅ ꯀꯔꯤ ꯇꯧꯔꯤ ꯈꯪꯗꯦ ꯅꯣꯡꯁꯤꯅ ꯇꯣꯛꯇꯣꯔꯤꯕꯅꯤꯅꯦ ꯀꯣ ꯎꯝ ꯍꯣꯏꯅꯦ ꯍꯣꯏꯅꯦ ꯄꯥꯎꯁꯤ ꯖꯥꯠ ꯖꯥꯠ ꯇꯥꯕꯅ ꯂꯩꯔꯦ ꯅꯣꯡꯁꯨ ꯂꯦꯞꯇ꯭ꯔꯦ ꯑꯗꯨ ꯀꯃꯥꯏꯅ ꯇꯧꯁꯤ ꯍꯥꯏꯕꯅꯣ ꯑꯩꯈꯣꯏꯒꯤ ꯃꯈꯥꯗ ꯂꯝꯕꯤꯗ ꯂꯦꯟꯏꯁꯂꯥꯏꯠ ꯑꯣꯏꯔꯤꯕꯗꯣ ꯑꯗꯨꯗꯣ ꯀꯟꯁꯔꯟ ꯗꯤꯄꯥꯔꯠꯃꯦꯟꯗ ꯍꯥꯏꯔꯒ ꯑꯊꯨꯕ ꯃꯇꯝꯗ ꯀ꯭ꯂꯦꯌꯥꯔ ꯇꯧꯗ꯭ꯔꯗꯤ ꯑꯩꯈꯣꯏꯗꯤ ꯆꯠꯊꯣꯛ ꯆꯠꯁꯤꯟꯗꯁꯨ ꯌꯥꯗ꯭ꯔꯦꯅꯦ ꯎꯝ ꯍꯣꯏ ꯑꯗꯨ ꯃꯌꯥꯝ ꯍꯣꯏ ꯑꯗꯨ ꯍꯌꯦꯡꯗꯨ ꯑꯁ ꯑꯗꯨꯒꯤꯗꯃꯛꯇ ꯑꯌꯨꯛꯇ ꯃꯤꯠꯇꯤꯡ ꯑꯃ ꯐꯝꯂꯒ ꯑꯦꯄ꯭ꯂꯤꯀꯦꯁꯟꯒꯨꯝꯕ ꯗ꯭ꯔꯥꯐ ꯇꯧꯔꯒ ꯀꯟꯁꯔꯟ ꯗꯤꯄꯥꯔꯠꯃꯦꯟꯗ ꯊꯥꯒꯠꯂꯁꯦ

ꯅꯠꯇ꯭ꯔꯗꯤ ꯂꯩꯕ ꯌꯥꯗ꯭ꯔꯦ ꯑꯩꯈꯣꯏꯁꯤ ꯆꯠꯊꯣꯛ ꯆꯠꯁꯤꯟꯗ ꯏꯃꯥꯔꯖꯦꯟꯁꯤ ꯍꯣꯁꯄꯤꯇꯥꯜꯒꯨꯝꯕꯗ ꯆꯠꯀꯦ ꯍꯥꯏꯕ ꯃꯇꯝꯗ ꯂꯝꯕꯤꯁꯤꯅ ꯆꯠꯄ ꯀꯤꯔꯕꯅꯤꯅꯦꯀꯣ ꯎꯝ ꯍꯣꯏ ꯑꯗꯨꯒ ꯅꯥꯂꯥ ꯈꯣꯏꯁꯨ ꯑꯩꯈꯣꯏꯒꯤ ꯅꯥꯂꯥ ꯈꯣꯏꯁꯨ ꯂꯣꯏꯅꯃꯛ ꯅꯍꯥꯈꯣꯏꯕꯨ ꯍꯥꯏꯔꯒ ꯁꯦꯡꯇꯣꯛꯒꯟꯂꯁꯦ ꯎꯝ ꯎꯝ ꯏꯁꯤꯡꯁꯤꯅ ꯊꯜꯂꯛꯀꯗꯣꯔꯦ ꯑꯩꯈꯣꯏꯒꯤ ꯀꯝꯄꯥꯎꯟ ꯃꯈꯩꯁꯦ ꯑꯗꯨ ꯅꯪꯅ ꯅꯪ ꯅꯣꯏꯒꯤ ꯅꯥꯛꯇ ꯂꯩꯔꯤꯕ ꯈꯣꯏꯕꯨꯁꯨ ꯏꯟꯐꯣꯔꯃꯦꯁꯟꯗꯨ ꯑꯗꯨꯝ ꯍꯌꯦꯡ ꯑꯩꯈꯣꯏ ꯃꯤꯠꯇꯤꯡ ꯂꯩꯒꯅꯤ ꯍꯥꯏꯕꯗꯨ ꯑꯥ ꯄꯥꯎꯗꯨ ꯐꯥꯎꯕꯤꯔꯣ ꯑꯠꯆꯥ ꯍꯣꯏ ꯑꯗꯨꯝ ꯄꯥꯎꯗꯨ ꯄꯤꯕꯤꯔꯣ ꯑꯗꯨ ꯑꯩꯅ ꯁꯣꯝꯗ ꯂꯩꯔꯤꯕ ꯈꯣꯏꯕꯨ ꯑꯩꯒꯤ ꯅꯥꯛꯇ ꯂꯩꯔꯤꯕ ꯈꯣꯏꯕꯨꯗꯨ ꯄꯥꯎ ꯄꯤꯔꯒꯦ ꯑꯗꯨꯗꯣ ꯍꯌꯦꯡ ꯑꯗꯨꯝ ꯐꯝꯂꯁꯤꯅꯦꯀꯣ ꯑꯩꯈꯣꯏ ꯄꯨꯡ ꯇꯔꯥ ꯄꯨꯡ ꯇꯔꯥꯗ ꯂꯩꯔꯁꯤꯅꯦ ꯄꯨꯡ ꯇꯔꯥꯗ ꯀꯣ ꯌꯥꯏ ꯌꯥꯏ ꯑꯗꯨꯗꯁꯨ ꯂꯩꯕꯁꯨ ꯌꯥꯏ ꯎꯝ ꯇꯣ ꯍꯣꯏ ꯍꯣꯏ ꯍꯣꯏ ꯑꯗꯨꯗꯤ ꯍꯌꯦꯡꯗ ꯊꯦꯡꯅꯔꯁꯤ ꯑꯗꯨꯗꯤꯀꯣ ꯑꯥꯎ ꯑꯠꯆꯥ ꯑꯠꯆꯥ ꯆꯥ ꯍꯣꯏ ꯃꯪ ꯐꯔꯁꯦ ꯃꯪ ꯐꯔꯁꯦ